ꯍꯂꯣ ꯅꯨꯡꯉꯥꯏꯔꯤꯌꯦ ꯚꯥꯏꯗꯤ ꯅꯨꯡꯉꯥꯏꯔꯤꯕ꯭ꯔꯣ ꯍꯧꯖꯤꯛ ꯃꯇꯝꯁꯤ ꯌꯨꯝꯗ ꯌꯨꯝꯗ ꯑꯗꯨꯝ ꯂꯩꯖꯔꯤ ꯍꯣꯏ ꯑꯩꯁꯤ ꯕꯤꯖꯤꯅꯦꯁ ꯃꯆꯥ ꯃꯆꯥ ꯇꯧꯒꯦꯅꯗꯤ ꯈꯜꯂꯤ ꯋꯥꯈꯟꯗ ꯈꯟꯕ ꯑꯣꯏꯅ ꯇꯧꯔꯗꯅ ꯊꯕꯛꯇꯗꯤ ꯁꯨꯡꯇꯧ ꯇꯧꯊꯣꯛꯄ ꯉꯝꯗ꯭ꯔꯦ ꯍꯣꯏ ꯍꯣꯏ ꯑꯩ ꯏꯁꯇꯦꯠꯀꯤ ꯑꯣꯏꯕ ꯑꯦꯛꯖꯥꯝꯁꯤꯡ ꯂꯥꯛꯄꯀꯥꯟꯗ ꯑꯗꯨꯝ ꯍꯥꯏꯔꯛꯀꯦ ꯄꯥꯎ ꯐꯥꯎꯔꯛꯀꯦ ꯑꯩꯈꯣꯏ ꯄꯨꯟꯅ ꯑꯗꯨꯝ ꯇꯧꯗ ꯌꯥꯕ ꯅꯠꯇꯦ ꯊꯕꯛ ꯇꯧꯗ꯭ꯔꯦꯅ ꯀꯩꯝꯇ ꯋꯥꯅꯤꯉꯥꯏ ꯑꯣꯏꯗꯦꯗ ꯀꯣ ꯉꯁꯤꯁꯦ ꯏꯔꯣꯟꯕ ꯑꯣꯏꯅ ꯆꯥꯖꯔꯦ ꯏꯇꯥꯎꯗꯤ ꯌꯨꯝꯒꯤꯗꯤ ꯑꯅꯥ ꯑꯌꯦꯛꯇꯤ ꯌꯥꯎꯗꯦ ꯚꯥꯏ ꯑꯩꯈꯣꯏ ꯃꯥ ꯍꯣꯏꯗꯤ ꯑꯩꯈꯣꯏ ꯃꯥ ꯍꯣꯏ ꯕꯕꯥ ꯍꯣꯏꯗꯤ ꯐꯤ ꯁꯥꯕ ꯑꯩꯈꯣꯏ ꯕꯥ ꯍꯣꯏꯅ ꯂꯧꯅꯨꯡ ꯁꯨꯔꯒ ꯈꯣꯠꯂꯒ ꯇꯧꯏ ꯐꯤꯁꯤ ꯐꯅꯦꯛ ꯈꯨꯗꯩ ꯑꯗꯨꯝꯕ ꯃꯅꯤꯄꯨꯔ ꯑꯗꯨꯝ ꯌꯣꯜꯂꯦ ꯑꯗꯨꯝ ꯀꯔꯤ ꯍꯥꯏ ꯇꯥꯔꯦ ꯆꯥꯕ ꯊꯛꯄꯁꯤꯁꯨ ꯑꯩꯈꯣꯏꯗꯤ ꯑꯗꯨꯅ ꯇꯧꯔꯒ ꯆꯥꯕꯅꯤꯅ ꯑꯗꯨꯝ ꯁꯤꯠꯄ ꯍꯥꯏꯁꯦ ꯌꯥꯝ ꯄꯥꯛꯇꯤ ꯁꯤꯠꯇꯦ ꯂꯥꯟ ꯃꯇꯝꯒ ꯑꯣꯏꯕꯒ ꯀꯔꯤꯒ ꯑꯗꯨꯝ ꯑꯃ ꯑꯅꯤꯗꯤ ꯑꯗꯨꯝ ꯂꯧꯕꯤꯅꯤꯉꯥꯏꯗꯤ ꯂꯩ ꯁꯥꯕꯨ ꯁꯥꯔꯗꯤ ꯇꯧꯕꯨ ꯇꯧꯔꯗꯤ ꯂꯧꯁꯤꯡꯒꯤ ꯑꯣꯏꯅꯗꯤ ꯀꯩꯁꯨ ꯊꯣꯏꯗꯣꯛꯄꯗꯤ ꯑꯣꯏꯗꯦ ꯍꯧꯖꯤꯛꯁꯤ ꯂꯧ ꯃꯨꯟꯕ ꯃꯇꯝ ꯍꯣꯏ ꯂꯧꯁꯤꯡ ꯂꯣꯛꯄ ꯃꯇꯝ ꯌꯧꯔꯛꯀꯗꯣꯔꯦ ꯑꯗꯨꯗꯨꯅ ꯊꯕꯛꯇꯤ ꯈꯔ ꯆꯤꯟꯕꯗꯤ ꯍꯧꯔꯛꯑꯦ ꯍꯥꯏ ꯇꯥꯔꯦ ꯎꯝ ꯍꯣꯏ ꯌꯥꯝ ꯊꯤ ꯐꯩ ꯚꯥꯏ ꯀꯔꯤ ꯍꯥꯏꯕꯅꯣ ꯑꯥ ꯍꯣꯏ ꯑꯩꯈꯣꯏ ꯑꯩꯈꯣꯏ ꯃꯥ ꯍꯣꯏ ꯃꯇꯦꯡ ꯄꯥꯡꯕ ꯑꯗꯨꯝ ꯑꯩꯁꯨ ꯑꯗꯨꯝ ꯌꯥꯎꯋꯤ ꯀꯩꯁꯨ ꯊꯣꯏꯗꯣꯛꯄ ꯇꯧꯗꯕꯅꯤꯅ ꯍꯣꯏ ꯍꯣꯏ ꯀꯣꯟꯅ ꯑꯃꯨꯛ ꯊꯦꯡꯅꯔꯁꯤ ꯕꯥꯏ ꯕꯥꯏ